ꯑꯩꯈꯣꯏ ꯃꯅꯤꯄꯨꯔꯗ ꯂꯩꯕ ꯃꯅꯤꯄꯨꯔꯤ ꯃꯤꯌꯥꯝꯁꯤꯡꯅ ꯑꯩꯈꯣꯏꯒꯤ ꯀꯜꯆꯔ ꯑꯩꯈꯣꯏꯒꯤ ꯇ꯭ꯔꯦꯗꯤꯁꯟ ꯑꯁꯤ ꯃꯌꯥꯝꯕꯨ ꯎꯠꯊꯣꯛꯄ ꯃꯌꯥꯝꯕꯨ ꯃꯁꯛ ꯈꯪꯍꯟꯅꯤꯡꯉꯥꯏ ꯃꯤꯌꯥꯝꯕꯨ ꯏꯀꯥꯏ ꯈꯨꯝꯍꯟꯅꯤꯡꯉꯥꯏ ꯑꯩꯈꯣꯏꯁꯦ ꯑꯇꯣꯞ ꯑꯇꯣꯞꯄ ꯊꯧꯗꯥꯡ ꯊꯧꯔꯝ ꯃꯌꯥꯝ ꯄꯥꯡꯊꯣꯛꯏ ꯑꯗꯨꯒꯤ ꯃꯔꯛꯇ ꯍꯩꯔꯕ ꯏꯁꯀꯣꯂꯥꯔ ꯃꯌꯥꯝ ꯊꯤꯡꯀꯔ ꯃꯌꯥꯝꯁꯤꯡꯅ ꯃꯣꯏꯒꯤ ꯃꯅꯤꯄꯨꯔꯤꯒꯤ ꯃꯇꯥꯡꯗ ꯃꯅꯤꯄꯨꯔꯁꯦ ꯀꯔꯝꯍꯥꯏꯅ ꯑꯣꯏꯔꯝꯕ ꯅꯠꯇ꯭ꯔꯒ ꯃꯅꯤꯄꯨꯔꯒꯤ ꯀꯜꯆꯔ ꯑꯁꯤꯒꯤ ꯃꯇꯥꯡꯗ ꯃꯅꯤꯄꯨꯔꯒꯤ ꯇ꯭ꯔꯦꯗꯤꯁꯟ ꯁꯤꯒꯤ ꯃꯇꯥꯡꯗ ꯂꯥꯏꯔꯤꯛ ꯃꯌꯥꯝꯁꯨ ꯏꯈ꯭ꯔꯦ ꯑꯗꯨꯒꯤ ꯂꯥꯏꯔꯤꯛ ꯀꯤ ꯃꯇꯦꯡꯅ ꯑꯇꯣꯞꯄ ꯃꯅꯤꯄꯨꯔꯤ ꯃꯅꯤꯄꯨꯔꯤ ꯃꯤ ꯅꯠꯇꯕ ꯑꯇꯣꯞꯄ ꯏꯁꯇꯦꯠꯀꯤ ꯑꯇꯣꯞꯄ ꯃꯐꯝ ꯑꯇꯣꯞ ꯑꯇꯣꯞꯄꯗꯒꯤ ꯂꯥꯛꯄ ꯃꯤꯁꯤꯡꯅ ꯑꯗꯨꯒꯤ ꯂꯥꯏꯔꯤꯛ ꯄꯥꯔꯒ ꯃꯅꯤꯄꯨꯔ ꯑꯁꯦ ꯁꯨꯃꯥꯏꯅ ꯇꯧꯕꯅꯤ ꯃꯅꯤꯄꯨꯔꯒꯤ ꯂꯣꯟꯆꯠ ꯃꯅꯤꯄꯨꯔꯒꯤ ꯁꯥꯖꯠ ꯑꯃꯁꯨꯡ ꯃꯅꯤꯄꯨꯔꯁꯤꯡꯒꯤ ꯁꯦꯠꯅꯕ ꯐꯤꯖꯦꯠ ꯑꯁꯤ ꯑꯁꯨꯃꯥꯏꯅ ꯇꯧꯋꯤ ꯍꯥꯏꯕꯁꯦ ꯊ꯭ꯔꯨ ꯑꯗꯨꯒꯤ ꯂꯥꯏꯔꯤꯛ ꯃꯌꯥꯝꯗꯒꯤꯁꯨ ꯈꯪꯕ ꯈꯪꯕ ꯐꯪꯉꯤ ꯑꯃꯗꯤ ꯂꯥꯏꯔꯤꯛꯇ ꯉꯥꯛ ꯅꯠꯇꯗꯅ ꯏꯟꯇꯔꯅꯦꯠꯇ ꯊ꯭ꯔꯨ ꯁꯣꯁꯦꯜ ꯃꯦꯗꯤꯌꯥꯗꯒꯤ ꯑꯇꯣꯞ ꯑꯇꯣꯞꯄ ꯌꯨꯇꯨꯕꯀꯨꯝꯕꯗꯒꯤ ꯅꯠꯇ꯭ꯔꯒ ꯑꯇꯣꯞꯄ ꯁꯣꯁꯦꯜ ꯃꯦꯗꯤꯌꯥꯒꯤ ꯃꯇꯦꯡꯅ ꯃꯅꯤꯄꯨꯔꯒꯤ ꯁꯦꯠꯂꯤꯕ ꯂꯤꯆꯠ ꯃꯅꯤꯄꯨꯔꯒꯤ ꯋꯥ ꯃꯅꯤꯄꯨꯔꯒꯤ ꯂꯣꯟꯆꯠ ꯃꯌꯥꯝꯁꯦ ꯑꯗꯨꯝꯕ ꯃꯌꯥꯝꯁꯦ ꯁꯦꯂꯦꯕ꯭ꯔꯤꯇꯤ ꯃꯌꯥꯝꯅ ꯃꯅꯤꯄꯨꯔꯒꯤ ꯁꯦꯂꯦꯕ꯭ꯔꯤꯇꯤ ꯃꯌꯥꯝ ꯃꯅꯤꯄꯨꯔꯒꯤ ꯐꯤꯂꯝ ꯄꯨꯊꯣꯛꯄꯤꯕ ꯐꯤꯂꯝ ꯁꯦꯝꯕꯤꯕ ꯗꯤꯔꯦꯛꯇꯔ ꯃꯌꯥꯝꯁꯤꯡꯅ ꯑꯗꯨꯝꯍꯥꯏꯅ ꯑꯇꯣꯞꯄ ꯃꯅꯤꯄꯨꯔꯤ ꯃꯤ ꯅꯠꯇ꯭ꯔꯁꯨ ꯑꯇꯣꯞꯄ ꯃꯤꯗꯁꯨ ꯑꯇꯣꯞꯄꯒꯤ ꯀꯟꯇ꯭ꯔꯤ ꯅꯠꯇ꯭ꯔꯒ ꯑꯇꯣꯞꯄ ꯏꯁꯇꯦꯠꯇꯁꯨ ꯊ꯭ꯔꯨ ꯁꯣꯁꯦꯜ ꯃꯦꯗꯤꯌꯥꯒꯤ ꯃꯇꯦꯡꯅ ꯑꯗꯨꯃꯥꯏꯅ ꯃꯅꯤꯄꯨꯔꯒꯤ ꯀꯜꯆꯔ ꯑꯁꯦ ꯎꯠꯂꯤ ꯑꯗꯨꯉꯥꯛꯇꯗ ꯅꯠꯇꯅ ꯏꯁꯩꯗꯁꯨ ꯐꯣꯡꯗꯣꯛꯂꯒ ꯃꯅꯤꯄꯨꯔꯤꯒꯤ ꯂꯣꯟ ꯑꯁꯤ ꯀꯔꯝꯍꯥꯏꯅ ꯑꯣꯏꯕ꯭ꯔꯥ ꯃꯅꯤꯄꯨꯔꯤꯒꯤ ꯂꯩꯔꯤꯕ ꯃꯤꯁꯤꯡꯁꯦ ꯀꯔꯝꯍꯥꯏꯅ ꯃꯣꯏꯒꯤ ꯀꯜꯆꯔꯁꯦ ꯀꯔꯝꯍꯥꯏꯅ ꯑꯣꯏꯕ꯭ꯔꯥ ꯍꯥꯏꯕꯁꯦ ꯂꯥꯏꯔꯤꯛꯇ ꯅꯠꯇ꯭ꯔꯒ ꯖꯒꯣꯏꯗ ꯅꯠꯇ꯭ꯔꯒ ꯐꯤꯂꯝꯗ ꯉꯥꯛ ꯅꯠꯇꯗꯅ ꯏꯁꯩꯗ ꯐꯥꯎꯁꯨ ꯃꯣꯏꯁꯦ ꯈꯪꯍꯜꯂꯤ ꯃꯌꯥꯝꯕꯨ ꯃꯁꯛ ꯇꯥꯛꯍꯜꯂꯤ ꯑꯃꯁꯨꯡ ꯑꯗꯨ ꯉꯥꯛꯇꯗ ꯅꯠꯇꯅ ꯑꯇꯣꯞ ꯑꯇꯣꯞꯄ ꯃꯐꯝꯗ ꯆꯠꯂꯒ ꯏꯁꯩ ꯁꯛꯄ ꯃꯤ ꯅꯠꯇ꯭ꯔꯒ ꯗ꯭ꯔꯦꯁ ꯑꯦꯟ ꯗꯤꯖꯥꯏꯟꯅꯔ ꯃꯌꯥꯝ ꯁꯤꯡꯒꯔ ꯃꯌꯥꯝꯁꯦ ꯃꯅꯤꯄꯨꯔꯗ ꯉꯥꯛ ꯅꯠꯇꯕꯤꯗ ꯑꯇꯣꯞꯄ ꯖꯒꯥꯗ ꯆꯠꯂꯒ ꯑꯗꯨꯒꯤ ꯃꯅꯤꯄꯨꯔꯒꯤ ꯃꯔꯝꯗ ꯏꯁꯩ ꯃꯅꯤꯄꯨꯔꯒꯤ ꯀꯜꯆꯔ ꯃꯔꯝꯗ ꯇꯥꯛꯂꯨꯏ ꯃꯅꯤꯄꯨꯔꯒꯤ ꯃꯅꯤꯄꯨꯔꯤꯒꯤ ꯃꯔꯝꯗ ꯃꯁꯛ ꯈꯪꯍꯜꯂꯤ ꯑꯃꯁꯨꯡ ꯃꯅꯤꯄꯨꯔꯗ ꯇ꯭ꯔꯥꯏꯞ ꯃꯌꯥꯝ ꯂꯩꯌꯦ ꯃꯅꯤꯄꯨꯔꯗ ꯑꯇꯣꯞ ꯑꯇꯣꯞꯄ ꯇ꯭ꯔꯥꯏꯞ ꯃꯌꯥꯝ ꯂꯩꯌꯦ ꯑꯗꯨ ꯃꯌꯥꯝꯁꯨ ꯑꯃꯠꯇ ꯑꯣꯏꯅ ꯄꯨꯜꯂꯒ ꯑꯃꯠꯇ ꯑꯣꯏꯅ ꯂꯣꯟ ꯐꯥꯎꯅꯕꯁꯤ ꯃꯅꯤꯄꯨꯔꯤꯒꯤ ꯂꯣꯟ ꯍꯥꯏꯔꯤꯕꯁꯤꯗ ꯂꯣꯏꯅ ꯑꯃꯠꯇ ꯑꯣꯏꯅ ꯐꯥꯎꯅꯩꯌꯦ ꯑꯃꯁꯨꯡ ꯑꯩꯈꯣꯏꯒꯤ ꯃꯅꯤꯄꯨꯔꯒꯤ ꯂꯥꯏꯞꯁꯇ ꯃꯅꯤꯄꯨꯔꯤꯒꯤ ꯁꯦꯠꯄ ꯐꯤꯔꯣꯟ ꯐꯤꯖꯦꯠ ꯅꯠꯇ꯭ꯔꯒ ꯃꯅꯤꯄꯨꯔꯁꯦ ꯀꯔꯝꯍꯥꯏꯅ ꯃꯅꯤꯄꯨꯔꯤꯁꯤꯡꯁꯦ ꯀꯔꯝꯍꯥꯏꯅ ꯉꯥꯡꯕ꯭ꯔꯥ ꯃꯅꯤꯄꯨꯔꯤꯁꯤꯡꯁꯦ ꯀꯔꯤ ꯆꯥꯕ꯭ꯔꯥ ꯃꯣꯏꯒꯤ ꯆꯥꯔꯤꯕꯒꯤ ꯀꯜꯆꯔ ꯃꯣꯏꯒꯤ ꯂꯩꯔꯤꯕ ꯍꯤꯡꯂꯤꯕꯒꯤ ꯀꯜꯆꯔ ꯃꯌꯥꯝꯁꯨ ꯊ꯭ꯔꯨ ꯁꯦꯂꯦꯕ꯭ꯔꯤꯇꯤ ꯈꯣꯏꯒꯤ ꯃꯄꯥꯟꯅ ꯅꯠꯇ꯭ꯔꯒ ꯊ꯭ꯔꯨ ꯁꯤꯡꯒꯔꯁꯤꯡꯒꯤ ꯃꯄꯥꯟꯅ ꯃꯤ ꯑꯇꯣꯞꯄ ꯃꯌꯥꯝꯗꯁꯨ ꯈꯪꯍꯜꯂꯤ ꯇꯥꯛꯍꯜꯂꯤ ꯑꯗꯨꯒ ꯑꯩꯈꯣꯏꯒꯤ ꯍꯧꯖꯤꯛꯀꯤ ꯁꯣꯁꯦꯜ ꯃꯦꯗꯤꯌꯥꯁꯤ ꯌꯥꯝꯅ ꯆꯥꯎꯈꯠꯄꯒꯤ ꯃꯔꯝ ꯑꯣꯏꯔꯒ ꯃꯅꯤꯄꯨꯔꯗꯁꯨ ꯃꯅꯤꯄꯨꯔꯤ ꯌꯨꯇ꯭ꯌꯨꯕꯔ ꯃꯌꯥꯝ ꯊꯣꯛꯏ ꯑꯁꯤꯗ ꯌꯨꯇ꯭ꯌꯨꯕꯔꯁꯤꯡꯅ ꯃꯅꯤꯄꯨꯔꯒꯤ ꯀꯜꯆꯔ ꯃꯅꯤꯄꯨꯔꯁꯦ ꯃꯅꯤꯄꯨꯔꯤꯁꯤꯡꯁꯦ ꯀꯔꯝꯍꯥꯏꯅ ꯃꯣꯏꯒꯤ ꯆꯥꯕ꯭ꯔꯥ ꯀꯔꯝꯍꯥꯏꯅ ꯃꯑꯣꯡꯗ ꯊꯛꯄ꯭ꯔꯥ ꯑꯗꯨꯒꯨꯝꯕ ꯃꯌꯥꯝꯁꯨ ꯊ꯭ꯔꯨ ꯏꯟꯐ꯭ꯂꯨꯌꯦꯟꯁꯔ ꯌꯨꯇ꯭ꯌꯨꯕꯔ ꯃꯌꯥꯝꯁꯤꯡꯒꯤ ꯃꯄꯥꯟꯅ ꯑꯇꯣꯞ ꯑꯇꯣꯞꯄꯒꯤ ꯃꯐꯝꯗ ꯂꯩꯕ ꯑꯇꯣꯞꯄ ꯀꯟꯇ꯭ꯔꯤꯗ ꯂꯩꯕ ꯃꯤ ꯅꯠꯇꯕ ꯏꯟꯗꯤꯌꯥꯗ ꯉꯥꯛ ꯅꯠꯇꯕꯤꯗ ꯑꯇꯣꯞ ꯑꯇꯣꯞꯄ ꯀꯟꯇ꯭ꯔꯤꯗꯁꯨ ꯑꯁꯨꯃꯥꯏꯅ ꯊ꯭ꯔꯨ ꯌꯨꯇ꯭ꯌꯨꯕꯔꯁꯤꯡꯒꯤ ꯃꯄꯥꯟꯅ ꯏꯟꯐ꯭ꯂꯨꯌꯦꯟꯁ ꯑꯣꯏꯌꯦ ꯍꯥꯏꯕꯁꯤ ꯊꯥꯖꯩ ꯁꯨꯃꯥꯏꯅ ꯇꯧꯔꯒ ꯃꯅꯤꯄꯨꯔꯤꯒꯤ ꯃꯤꯌꯥꯝꯅ ꯑꯩꯈꯣꯏꯒꯤ ꯑꯣꯏꯕ ꯆꯠꯅꯕꯤ ꯁꯤꯡꯕꯨ ꯃꯤꯌꯥꯝꯕꯨ ꯑꯇꯣꯞꯄ ꯃꯤꯕꯨ ꯈꯪꯍꯜꯂꯤ ꯑꯁꯨꯃꯥꯏꯅ ꯇꯧꯔꯒ ꯑꯗꯨꯒ ꯃꯅꯤꯄꯨꯔꯤꯒꯤ ꯈ꯭ꯋꯥꯏ ꯐꯖꯕ ꯀꯜꯆꯔꯗꯤ ꯃꯅꯤꯄꯨꯔꯗ ꯂꯩꯔꯤꯕ ꯃꯤꯁꯤꯡꯁꯦ ꯑꯃꯒ ꯑꯃꯒ ꯅꯨꯡꯁꯤꯅꯔꯒ ꯂꯩꯌꯦ ꯑꯗꯨꯒ ꯑꯃꯒ ꯑꯃꯒꯒꯤ ꯀꯜꯆꯔꯗꯨ ꯔꯦꯁꯄꯦꯛ ꯇꯧꯅꯩꯌꯦ ꯑꯗꯨꯒ ꯃꯅꯤꯄꯨꯔꯤꯒꯤ ꯅꯠꯇꯅ ꯑꯇꯣꯞꯄꯒꯤ ꯀꯜꯆꯔꯁꯤꯡꯁꯨ ꯃꯅꯤꯄꯨꯔꯒꯤ ꯃꯤꯁꯤꯡꯅ ꯑꯗꯨꯃꯛꯀꯤ ꯑꯗꯨꯝ ꯔꯦꯁꯄꯦꯛ ꯇꯧꯔꯒ ꯑꯩꯈꯣꯏ ꯏꯁꯥꯒꯤ ꯃꯅꯤꯄꯨꯔꯤꯒꯤ ꯀꯜꯆꯔꯁꯨ ꯃꯤꯌꯥꯝꯗ ꯈꯪꯍꯟꯕꯒꯤ ꯊꯧꯔꯝꯁꯦ ꯃꯌꯥꯝ ꯄꯥꯡꯊꯣꯛꯏ ꯑꯗꯨꯒ ꯏꯁꯩ ꯏꯁꯩꯗꯁꯨ ꯄꯥꯡꯊꯣꯛꯏ ꯋꯥꯍꯩꯗꯁꯨ ꯄꯥꯡꯊꯣꯛꯏ ꯗꯣꯀꯨꯃꯦꯟꯇ꯭ꯔꯤ ꯐꯤꯂꯝꯒꯨꯝꯕ ꯃꯌꯥꯝꯁꯨ ꯁꯦꯝꯂꯒꯁꯨ ꯄꯥꯡꯊꯣꯛꯏ ꯑꯗꯨꯒ ꯂꯥꯏꯔꯤꯛꯀꯤ ꯃꯄꯥꯟꯅꯁꯨ ꯃꯅꯤꯄꯨꯔꯒꯤ ꯀꯜꯆꯔ ꯑꯁꯤ ꯃꯤꯌꯥꯝꯗꯁꯨ ꯃꯁꯛ ꯇꯥꯛꯂꯤ ꯃꯁꯛ ꯎꯠꯂꯤ ꯑꯁꯨꯃꯥꯏꯅ ꯇꯧꯔꯒ ꯑꯩꯈꯣꯏꯒꯤ ꯀꯜꯆꯔꯁꯦ ꯃꯤꯌꯥꯝꯗ ꯈꯪꯍꯜꯂꯤ